ꯑꯣ ꯍꯜꯂꯣ ꯅꯣꯏꯗꯤ ꯑꯣ ꯆꯥꯛ ꯆꯥꯔꯕꯣ ꯍꯣꯏ ꯑꯩꯁꯨ ꯆꯥꯔꯒ ꯂꯩ ꯉꯁꯤꯗꯤ ꯁꯥꯔꯦ ꯑꯣꯛꯁꯥ ꯑꯣ ꯑꯣ ꯎꯝ ꯍꯣꯏ ꯑꯥꯂꯨ ꯂꯁꯟꯒꯨꯝꯕ ꯍꯥꯞꯄꯗꯤꯀꯣ ꯑꯣ ꯑꯗꯨ ꯀꯩꯗꯧꯉꯩ ꯆꯠꯀꯦꯔꯥ ꯉꯁꯤꯗꯤ ꯊꯦꯡꯈ꯭ꯔꯦꯅꯦ ꯍꯣꯏ ꯑꯗꯨ ꯆꯠꯄ ꯃꯇꯝꯗ ꯐꯥꯟꯒꯨꯝꯕ ꯑꯔꯤꯒꯨꯝꯕꯗꯨ ꯗꯔꯀꯥꯔ ꯑꯣꯏꯔꯤꯅꯦ ꯎꯝ ꯍꯣꯏ ꯑꯗꯨ ꯍꯥꯞꯄ ꯇꯥꯔꯦꯅꯦ ꯊꯕꯛ ꯇꯧꯔꯤ ꯍꯥꯏꯔꯒ ꯀꯣ ꯅꯠꯇ꯭ꯔꯗꯤ ꯇꯧꯕ ꯉꯝꯃꯣꯏꯗ

ꯍꯣꯏ ꯂꯩ ꯂꯩꯑꯦ ꯑꯉꯥꯡꯁꯨ ꯑꯅꯤ ꯂꯩ ꯑꯗꯨ ꯑꯉꯥꯡꯗꯨ ꯄꯨꯔꯒꯦ ꯅꯨꯄꯤꯗꯤ ꯊꯕꯛ ꯂꯩꯗ ꯌꯨꯝꯗ

ꯍꯣꯏ ꯑꯗꯨ ꯍꯣ ꯍꯣ ꯍꯣ ꯀꯧꯔꯣ ꯂꯥꯛꯑꯣ ꯃꯤ ꯌꯥꯝꯂꯒ ꯇꯧꯔꯒ ꯆꯠꯁꯦ ꯍꯩꯠ ꯉꯥꯏꯈꯣ ꯑꯗꯨ ꯉꯁꯤ ꯀꯔꯤ ꯇꯧꯔꯦ ꯑꯣ ꯑꯦ ꯑꯗꯨꯗꯤ ꯊꯝꯂꯁꯤꯀꯣ ꯑꯦ